ꯇꯥꯡ ꯑꯃ ꯊꯥ ꯑꯃ ꯆꯍꯤ ꯂꯤꯁꯤꯡ ꯑꯅꯤ ꯇꯥꯡ ꯑꯍꯨꯝ ꯊꯥ ꯑꯍꯨꯝ ꯆꯍꯤ ꯂꯤꯁꯤꯡ ꯑꯅꯤꯒ ꯇꯔꯥ ꯇꯥꯡ ꯃꯉꯥ ꯊꯥ ꯃꯉꯥ ꯆꯍꯤ ꯂꯤꯁꯤꯡ ꯑꯅꯤꯒ ꯀꯨꯟ ꯀꯨꯟ ꯃꯉꯥ ꯇꯥꯡ ꯇꯔꯨꯛ ꯊꯥ ꯇꯔꯨꯛ ꯆꯍꯤ ꯂꯤꯁꯤꯡ ꯑꯅꯤꯒ ꯀꯨꯟ ꯃꯔꯤ ꯇꯥꯡ ꯇꯔꯦꯠ ꯊꯥ ꯇꯔꯥ ꯆꯍꯤ ꯂꯤꯁꯤꯡ ꯑꯅꯤꯒ ꯇꯔꯥ